ꯁꯤꯒꯤꯁꯤ ꯔꯙꯥ ꯀꯩꯅꯣ ꯏꯁꯇꯣꯔꯗꯨꯔꯥ ꯑꯣ ꯑꯩꯁꯤ ꯌꯨꯝꯗ ꯃꯅꯤꯄꯨꯔꯗ ꯂꯥꯛꯀꯗꯕꯅꯦꯕꯀꯣ ꯑꯗꯨꯗ ꯑꯩꯈꯣꯏ ꯁꯤꯗ ꯂꯩꯃꯤꯟꯅꯕ ꯑꯇꯣꯞꯄ ꯃꯄꯥꯟ ꯂꯝꯒꯤ ꯃꯤ ꯃꯩꯁꯤꯅ ꯑꯩꯈꯣꯏꯁꯤ ꯃꯩꯇꯩꯒꯤ ꯐꯤꯔꯣꯟꯒꯨꯝꯕꯁꯦ ꯌꯥꯝ ꯄꯥꯝꯕꯀꯣ ꯐꯅꯦꯛꯀꯨꯝꯕ ꯑꯣꯏꯔꯁꯨ ꯐꯤꯒꯨꯝꯕ ꯑꯣꯏꯔꯁꯨꯀꯣ ꯑꯗꯨꯒꯤ ꯃꯇꯥꯡꯗ ꯈꯔ ꯁꯨꯝ ꯈꯪꯖꯅꯤꯡꯗꯅ ꯀꯃꯥꯏ ꯀꯃꯥꯏꯅ ꯐꯤꯔꯣꯟꯁꯦ ꯀꯃꯥꯏꯅ ꯇꯧꯕꯅꯣ ꯀ꯭ꯋꯥꯂꯤꯇꯤꯅ ꯀꯃꯥꯏꯅ ꯇꯧꯕꯅꯣ ꯑꯗꯨꯒꯤ ꯃꯇꯥꯡꯗ ꯈꯔ ꯈꯪꯖꯅꯤꯡꯗꯅ ꯍꯪꯕ ꯑꯗꯣ ꯐꯅꯦꯛꯁꯤꯕꯨ ꯍꯧꯖꯤꯛ ꯃꯈꯟꯁꯤ ꯀꯃꯥꯏ ꯀꯃꯥꯏꯅ ꯂꯩꯔꯤꯒꯦ

ꯎꯝ ꯑꯗ ꯑꯣ ꯑꯗꯣ ꯍꯧꯖꯤꯛꯀꯤ ꯑꯥ ꯑꯗꯣ ꯐꯅꯦꯛ ꯃꯌꯦꯛ ꯅꯥꯏꯕꯤꯁꯦ ꯁꯤꯗꯅ ꯀꯃꯥꯏ ꯀꯃꯥꯏ ꯀꯃꯥꯏꯅ ꯂꯩꯕ ꯃꯈꯣꯏꯒꯤ ꯍꯧꯖꯤꯛꯀꯤ ꯃꯨꯒꯥꯒ ꯈꯨꯔꯈꯨꯜꯒ ꯍꯥꯏꯕꯁꯤꯅ ꯔꯦꯟꯖꯁꯤꯅ ꯀꯌꯥꯃꯨꯛꯀꯤ ꯆꯥꯡ ꯂꯩꯗꯣꯏꯅꯣ

ꯑꯣ ꯐꯩꯕꯥꯛ ꯑꯣ ꯐꯩꯕꯥꯛ ꯀꯨꯝꯕꯁꯤꯅ ꯑꯃꯨꯛ ꯀꯔꯝꯕꯩ ꯃꯑꯣꯡ ꯀꯌꯥꯃꯨꯛꯀꯤ ꯔꯦꯟꯖꯇ ꯂꯩꯔꯤꯅꯣ ꯎꯝ ꯎꯝ ꯑꯗꯨꯒ ꯐꯅꯦꯛ ꯃꯌꯦꯛ ꯅꯥꯏꯕꯤꯒꯤꯁꯤꯅ ꯃꯈꯟ ꯃꯈꯟ ꯀꯔꯝ ꯀꯔꯝꯕ ꯂꯩꯕ ꯑꯣ ꯍꯣ ꯑꯗꯨꯕꯨꯗꯤ ꯑꯃꯨꯛ ꯅꯨꯡꯒꯨꯝꯕ ꯏꯁꯇꯣꯟꯒꯨꯝꯕ ꯊꯤꯟꯕ ꯑꯃꯨꯛ ꯌꯥꯝ ꯆꯠꯅꯔꯤꯗꯅꯀꯣ ꯑꯗꯨꯒꯨꯝꯕꯒꯤꯗꯨꯗꯤ ꯄꯩꯁꯥ ꯔꯦꯟꯖꯅ ꯀꯃꯥꯏꯅ ꯂꯩꯕ ꯃꯃꯟꯗꯣ ꯎꯝ

ꯑꯣ ꯑꯗꯨꯃꯥꯏꯅ ꯑꯗꯣ ꯔꯥꯅꯤꯗꯅꯦ ꯃꯌꯦꯛ ꯅꯥꯏꯕꯤꯒ ꯁꯨꯠꯀꯨꯝꯕ ꯂꯥꯛꯄꯁꯤꯗꯅ ꯀꯌꯥꯃꯨꯛꯀꯤ ꯆꯥꯡ ꯂꯥꯛꯀꯅꯤ

ꯑꯣꯑꯣ ꯍꯣ ꯍꯣ ꯑꯗꯨꯏꯗꯤ ꯑꯗꯨꯝ ꯑꯩꯈꯣꯏ ꯁꯤꯗ ꯃꯆꯨ ꯑꯄꯥꯝꯕ ꯃꯆꯨꯗꯣ ꯈꯜꯂꯒꯅꯦ ꯑꯗꯨꯝ ꯍꯥꯏꯔꯛꯑꯒꯦꯀꯣ ꯁꯤ ꯑꯗꯨꯝ ꯇꯧꯖꯔꯒꯦ ꯍꯣꯏ ꯃꯁꯤꯡꯗꯨ ꯁꯨꯃꯩ ꯁꯨꯃꯩꯅꯤ ꯍꯥꯏꯕꯗꯨ ꯑꯗꯨꯝ ꯍꯥꯏꯖꯔꯛꯑꯒꯦ ꯎꯝ ꯍꯣꯏ ꯍꯣꯏ ꯌꯥꯝ ꯅꯨꯡꯉꯥꯏꯖꯔꯦ